ꯍꯦꯜꯂꯣ ꯑꯥꯎ ꯃꯥꯅꯦ ꯎꯝ ꯀꯔꯝꯕ ꯃꯈꯜꯒꯤ ꯐꯅꯦꯛ ꯄꯥꯝꯕꯤꯒꯦ ꯎꯝ ꯌꯥꯅꯤ ꯌꯥꯅꯤ ꯂꯩꯌꯦ ꯃꯆꯨ ꯃꯈꯜ ꯁꯨꯅ ꯂꯩꯅꯤ ꯀꯔꯝꯕ ꯃꯆꯨꯗ ꯑꯣꯔꯗꯔ ꯇꯧꯕꯤꯅꯤꯡꯕꯅꯣ ꯍꯦꯛꯇ ꯍꯥꯏꯕꯤꯌꯨ ꯌꯥꯅꯤ ꯑꯗꯨꯒꯀꯣ ꯀꯩꯅꯣꯁꯨ ꯂꯩꯅꯤ ꯍꯧꯖꯤꯛꯀꯤ ꯄꯣꯂꯤꯁꯇꯔꯗ ꯃꯨꯛꯀꯥ ꯐꯩꯕꯥꯛꯅ ꯑꯗꯨꯒꯤ ꯈꯨꯔꯈꯨꯜꯅ ꯐꯦꯟꯕ ꯑꯗꯨꯗꯨꯒ ꯁꯨꯠ ꯁꯥꯅꯕ ꯐꯤꯁꯨ ꯂꯩꯅꯤ ꯑꯍꯛꯄꯁꯨ ꯂꯩꯅꯤ ꯑꯍꯛꯇꯕꯁꯨ ꯂꯩꯅꯤ ꯀꯔꯝꯕ ꯄꯥꯝꯕꯤꯕꯅꯣ ꯑꯗꯨꯝ ꯑꯣꯔꯗꯔ ꯇꯧꯕꯤꯕ ꯌꯥꯅꯤ

ꯑꯣ ꯀꯩꯅꯣ ꯃꯦꯆꯤꯟꯒꯤꯗꯨꯅ ꯑꯃ ꯆꯥꯝꯃꯉꯥ ꯑꯗꯨꯃꯥꯏ ꯌꯣꯜꯂꯦ ꯑꯁꯨꯕꯗ ꯑꯗꯨꯒ ꯀꯩꯅꯣ ꯈꯨꯠꯅ ꯆꯤꯡꯕꯗꯣ ꯈꯨꯠꯅ ꯆꯤꯡꯕꯗꯨꯅ ꯀꯩꯅꯣꯗ ꯑꯃꯒ ꯆꯥꯇ꯭ꯔꯨꯛꯇ ꯌꯣꯜꯂꯦ

ꯔꯥꯅꯤꯅ ꯐꯦꯟꯕ ꯐꯤꯁꯤꯅ ꯂꯤꯁꯤꯡ ꯑꯃꯒ ꯆꯥꯇ꯭ꯔꯨꯛ ꯑꯗꯨꯃꯥꯏꯅ ꯄꯤ ꯑꯗꯨꯒ ꯃꯨꯛꯀꯥꯅ ꯐꯦꯜꯂꯒꯅ ꯂꯤꯁꯤꯡ ꯑꯃꯒ ꯆꯅꯤꯄꯥꯟꯗ ꯌꯣꯜꯂꯦ ꯑꯣ ꯑꯩꯈꯣꯏꯒꯤ ꯗꯨꯀꯟꯁꯤꯗꯗꯤ ꯃꯈꯜ ꯑꯅꯤꯗꯨꯈꯛ ꯊꯝꯃꯦ ꯑꯗꯨꯒ ꯃꯃꯜ ꯈꯔ ꯇꯥꯕ ꯍꯥꯏꯔꯒꯅ ꯐꯤꯁꯦ ꯑꯍꯛꯄꯗꯅ ꯃꯃꯜꯁꯦ ꯍꯧꯖꯤꯛꯀꯤ ꯑꯩꯅ ꯍꯥꯏꯖꯈꯤꯕꯗꯨꯅ ꯐꯤ ꯑꯍꯛꯄꯩ ꯃꯃꯜꯅꯦ ꯑꯗꯨꯒ ꯐꯤ ꯍꯛꯇꯕ ꯁꯗꯥꯒꯤ ꯃꯃꯜꯁꯤꯅ ꯆꯥꯇ꯭ꯔꯦꯠ ꯆꯅꯤꯄꯥꯟ ꯑꯗꯨꯃꯥꯏꯅ ꯂꯥꯛꯑꯦ ꯑꯗꯨꯅ ꯑꯍꯣꯡꯕꯗ ꯍꯥꯏꯔꯗꯤ ꯐꯤ ꯍꯛꯇꯕꯁꯤꯗ ꯇꯥꯔꯦ ꯐꯤ ꯈꯛꯇꯪꯗ ꯑꯗꯨꯗ ꯑꯗꯨꯅ ꯂꯤꯁꯤꯡ ꯑꯅꯤꯒ ꯆꯥꯝꯃꯉꯥꯗ ꯌꯣꯜꯂꯦ ꯁꯨꯠꯇ

ꯍꯣꯏ ꯌꯥꯅꯤ ꯌꯥꯅꯤ ꯂꯥꯛꯄꯤꯔꯣ ꯑꯗꯨꯝ ꯑꯩꯈꯣꯏ ꯗꯤꯁꯀꯥꯎꯟꯁꯨ ꯈꯔ ꯑꯗꯨꯝ ꯄꯤꯖꯒꯦ ꯃꯌꯥꯝ ꯂꯧꯔꯗꯤ ꯀꯩꯅꯣꯁꯦ ꯋꯥꯡꯈꯩꯁꯦ ꯂꯤꯁꯤꯡ ꯃꯉꯥꯗꯒꯤ ꯍꯧꯔꯒ ꯑꯥ ꯂꯤꯁꯤꯡ ꯇꯔꯥꯃꯉꯥꯐꯧ ꯂꯩꯔꯦꯀꯣ ꯃꯔꯛꯁꯤꯗ ꯃꯈꯜ ꯃꯈꯜ ꯗꯤꯖꯥꯏꯟ ꯗꯤꯖꯥꯏꯟꯗꯨꯗꯤ ꯂꯥꯛꯑꯒ ꯑꯗꯨꯝ ꯌꯦꯡꯕꯤꯔꯣ ꯑꯗꯨꯒ ꯔꯥꯅꯤꯁꯨ ꯂꯤꯁꯤꯡ ꯃꯉꯥꯗꯒꯤ ꯍꯧꯔꯒ ꯑꯥ ꯀꯨꯟ ꯀꯨꯟꯃꯉꯥ ꯁꯨꯃꯥꯏꯅ ꯂꯣꯏ ꯂꯩꯈ꯭ꯔꯦ ꯃꯌꯦꯛ ꯃꯌꯦꯛ ꯐꯖꯕꯒꯤ ꯃꯇꯨꯡ ꯏꯟꯅ ꯑꯗꯨꯗꯤ ꯄꯣꯠꯇꯨ ꯌꯥꯝꯕꯅꯤꯅ ꯁꯣꯝꯅ ꯑꯣꯏꯅ ꯏꯁꯥꯅ ꯂꯥꯛꯄꯤꯔꯒ ꯌꯦꯡꯗ꯭ꯔꯗꯤ ꯈꯔ ꯑꯩꯅ ꯇꯥꯛꯄꯗ ꯈꯪꯉꯔꯣꯏ ꯍꯣꯏ ꯂꯥꯛꯄꯤꯔꯣ ꯑꯗꯨꯒ ꯁꯣꯝꯗ ꯑꯄꯥꯝꯕ ꯑꯗꯨꯝ ꯈꯟꯕꯤꯕ ꯌꯥꯅꯤ ꯍꯣꯏ ꯍꯣꯏ